ꯂꯧꯎ ꯁꯤꯡꯎꯒꯤ ꯃꯇꯥꯡꯗ ꯇꯨꯡꯒꯤ ꯃꯤꯔꯣꯜꯒꯤꯗꯃꯛ ꯑꯩꯅ ꯄꯤꯅꯤꯡꯕ ꯁꯖꯦꯁꯁꯟꯁ ꯍꯥꯏꯔꯒꯗꯤ ꯑꯍꯥꯟꯕꯗ ꯀꯦꯃꯤꯀꯦꯜ ꯐꯔꯇꯤꯂꯥꯏꯖꯔꯁꯤꯡ ꯁꯤꯖꯤꯟꯅꯕꯒꯤ ꯆꯥꯡ ꯍꯟꯊꯍꯟꯕ ꯈꯨꯠꯁꯦꯝꯒꯤ ꯑꯣꯏꯕ ꯃꯦꯅꯤꯌꯣꯔꯦꯁꯤꯡ ꯁꯤꯖꯤꯟꯅꯕꯒꯤ ꯃꯍꯨꯠꯇ ꯅꯦꯆꯔꯦꯜꯒꯤ ꯑꯣꯏꯕ ꯃꯥꯅꯦꯌꯣꯔꯁꯤꯡ ꯁꯤꯖꯤꯟꯅꯕ ꯈꯨꯗꯝ ꯑꯣꯏꯅ ꯍꯥꯏꯔꯀꯥꯟꯗ ꯀꯥꯎ ꯗꯪ ꯒꯨꯝꯕ ꯁꯤꯖꯤꯟꯅꯕ ꯑꯦꯅꯤꯃꯦꯜ ꯗꯪ ꯒꯨꯝꯕ ꯁꯤꯖꯤꯟꯅꯕ ꯑꯁꯤꯒꯨꯝꯕꯁꯤꯡ ꯑꯁꯤꯅꯤ ꯑꯅꯤꯁꯨꯕꯗ ꯑꯩꯈꯣꯏꯅ ꯅꯦꯡꯅꯣ ꯇꯦꯛꯅꯣꯂꯣꯖꯤ ꯁꯤꯖꯤꯟꯅꯕ ꯃꯁꯤꯅ ꯐꯨꯗꯀꯤ ꯀ꯭ꯋꯥꯂꯤꯇꯤ ꯍꯦꯟꯒꯠꯍꯜꯂꯤ ꯑꯇꯦꯟꯕ ꯃꯇꯝꯗ ꯄꯣꯠ ꯄꯨꯊꯣꯛꯄꯗ ꯏꯔꯥꯏ ꯂꯥꯏꯍꯜꯂꯤ ꯀ꯭ꯋꯥꯂꯤꯇꯤ ꯍꯦꯟꯒꯠꯍꯜꯂꯤ ꯍꯥꯏꯕꯗꯤ ꯄꯣꯠꯇꯨꯗ ꯃꯥꯡꯒꯗꯕ ꯃꯥꯒꯤ ꯀꯦꯃꯤꯀꯦꯜ ꯐꯔꯇꯤꯂꯥꯏꯖꯔꯁꯤꯡꯅ ꯃꯥꯡꯍꯟꯕ ꯑꯗꯨꯒꯨꯝꯕ ꯃꯌꯥꯝꯗꯣ ꯂꯣꯏꯅꯃꯛ ꯀꯟꯕ ꯉꯝꯃꯦ ꯅꯦꯅꯣ ꯃꯦꯇꯔꯤꯌꯦꯜꯁꯤ ꯁꯤꯖꯤꯟꯅꯕꯅ ꯇꯁꯦꯡꯅ ꯀꯦꯃꯤꯀꯦꯜ ꯁꯤꯖꯤꯟꯅꯕꯒꯤ ꯆꯥꯡ ꯍꯟꯊꯔꯛꯀꯗꯣꯏꯅꯤ ꯐꯥꯔꯇꯤꯂꯥꯏꯖꯔ ꯁꯤꯖꯤꯟꯅꯕꯗ ꯑꯩꯈꯣꯏꯅ ꯃꯥꯡꯒꯗꯕ ꯃꯥꯒꯤ ꯅ꯭ꯌꯨꯇ꯭ꯔꯦꯟꯁꯤꯡ ꯃꯌꯥꯝꯁꯤꯡ ꯐꯨꯠꯇꯨꯗ ꯌꯥꯎꯕ ꯅ꯭ꯌꯨꯇ꯭ꯔꯦꯟ ꯃꯌꯥꯥꯝꯗꯣ ꯂꯣꯏꯅꯃꯛ ꯐꯒꯠꯍꯜꯂꯤ ꯍꯥꯏꯕꯗꯤ ꯃꯥꯡꯍꯟꯕꯗꯒꯤ ꯀꯟꯕ ꯉꯝꯃꯦ ꯏꯟꯗꯤꯌꯥꯗ ꯂꯩꯔꯤꯕ ꯑꯦꯒ꯭ꯔꯤꯀꯜꯆꯔꯁꯤꯡꯁꯤ ꯃꯔꯨ ꯑꯣꯏꯅ ꯐꯤꯎꯆꯔꯒꯤꯗꯃꯛꯇ ꯐꯒꯠꯍꯟꯒꯦ ꯍꯥꯏꯇꯥꯔꯒꯗꯤ ꯑꯩꯈꯣꯏꯅ ꯏꯔꯤꯒꯦꯁꯟ ꯁꯤꯁꯇꯦꯝꯁꯦ ꯐꯖꯅ ꯄꯤꯕꯤꯕ ꯏꯊꯩ ꯂꯧꯈꯣꯡꯁꯦ ꯐꯖꯅ ꯂꯩꯍꯟꯕꯤꯕ ꯑꯗꯨꯒ ꯂꯧꯁꯤꯡꯁꯤꯗ ꯀꯔꯝ ꯀꯔꯝꯕ ꯀꯔꯝ ꯀꯔꯝꯕ ꯐꯨꯠꯁꯤꯡ ꯀꯔꯝ ꯀꯔꯝꯕ ꯊꯥꯕꯅ ꯍꯦꯟꯅ ꯆꯅꯒꯗꯒꯦ ꯍꯥꯏꯕꯁꯦ ꯑꯩꯈꯣꯏꯅ ꯐꯖꯅ ꯈꯡꯗꯣꯛꯄꯤꯕ ꯑꯗꯨꯒ ꯃꯔꯨ ꯑꯣꯏꯅ ꯃꯗꯨꯒꯤ ꯑꯀꯣꯏꯕꯗ ꯇꯤꯜꯍꯥꯠ ꯍꯤꯗꯛꯀꯨꯝꯕ ꯀꯔꯤꯒꯨꯝꯕ ꯂꯛꯇꯅꯕꯒꯤꯗꯃꯛꯇ ꯑꯩꯈꯣꯏꯅ ꯎ ꯋꯥ ꯑꯀꯣꯏꯕꯗꯨꯗ ꯐꯖꯅ ꯊꯥꯖꯤꯟꯕ ꯍꯥꯏꯕꯗꯤ ꯑꯩꯈꯣꯏꯅ ꯊꯥꯔꯤꯕ ꯃꯍꯩꯗꯨꯗ ꯃꯇꯦꯡ ꯄꯥꯡꯒꯗꯕ ꯑꯗꯨꯒꯨꯝꯕ ꯑꯇꯣꯞꯄ ꯃꯍꯩ ꯃꯔꯣꯡꯁꯤꯡ ꯊꯕꯤꯕ ꯈꯨꯗꯝ ꯑꯣꯏꯅ ꯍꯥꯏꯔꯀꯥꯟꯗ ꯑꯩꯅ ꯐꯥꯔꯝ ꯇꯧꯔꯦ ꯐꯥꯔꯝ ꯇꯧꯔꯒꯗꯤ ꯐꯥꯔꯝꯗꯨꯒꯤ ꯑꯀꯣꯏꯕꯗ ꯉꯥꯅꯨ ꯌꯦꯟ ꯂꯣꯏꯁꯤꯟꯕ ꯃꯥꯒꯤ ꯃꯊꯤ ꯃꯀꯨꯝꯗꯨꯅ ꯑꯩꯈꯣꯏꯅ ꯐꯥꯔꯝꯗꯨꯗ ꯊꯥꯗꯕꯤꯕ ꯑꯗꯨ ꯑꯣꯏꯕ ꯇꯔꯒꯗꯤ ꯉꯥꯒꯤ ꯃꯆꯤꯟꯖꯥꯛ ꯑꯣꯏꯍꯟꯕ ꯁꯨꯃꯥꯏꯅ ꯇꯧꯕ ꯇꯔꯒꯗꯤ ꯑꯁꯨꯛꯀꯤ ꯃꯇꯤꯛ ꯀꯥꯟꯅꯒꯅꯤ ꯈꯜꯂꯦ ꯑꯗꯨꯒ ꯑꯃꯔꯣꯝꯗꯅ ꯑꯩꯈꯣꯏꯅ ꯁꯤꯖꯤꯟꯅꯔꯤꯕ ꯆꯥꯔꯤꯕ ꯆꯤꯟꯖꯥꯛꯁꯤꯡꯁꯦ ꯃꯁꯤꯗ ꯀꯦꯃꯤꯀꯦꯜꯒꯤ ꯄꯣꯠꯁꯦ ꯌꯥꯝꯅ ꯌꯥꯎꯍꯟꯗꯕ ꯀꯦꯃꯤꯀꯦꯜꯁꯤꯅ ꯑꯩꯈꯣꯏꯒꯤ ꯍꯛꯆꯥꯡꯗ ꯑꯗꯨꯛꯀꯤ ꯃꯇꯤꯛ ꯑꯅꯥ ꯂꯥꯏꯌꯦꯡ ꯊꯣꯛꯍꯟꯂꯤ ꯈꯨꯗꯝ ꯑꯣꯏꯅ ꯄꯜꯂꯕꯗ ꯍꯧꯖꯤꯛꯀꯤ ꯃꯇꯝꯗ ꯌꯥꯝꯅ ꯇꯣꯏꯅ ꯊꯣꯛꯅꯔꯤꯕ ꯀꯦꯟꯁꯔ ꯑꯗꯒꯤ ꯍꯥꯔꯠ ꯑꯦꯠꯇꯦꯛ ꯕ꯭ꯂꯗ ꯕꯤ ꯄꯤ ꯄ꯭ꯔꯦꯁꯔ ꯁꯤꯒꯨꯝꯕ ꯃꯌꯥꯝꯁꯦ ꯂꯥꯛꯏꯕꯁꯦ ꯑꯩꯈꯣꯏꯅ ꯆꯥꯔꯤꯕ ꯆꯤꯟꯖꯥꯛꯁꯤꯡ ꯑꯁꯤꯗꯒꯤꯅꯤ ꯑꯗꯨꯅ ꯌꯥꯔꯤꯕ ꯃꯈꯩ ꯑꯩꯈꯣꯏꯅ ꯄꯣꯠꯊꯣꯛ ꯐꯒꯠꯅꯕꯅꯤ ꯍꯥꯏꯗꯅ ꯇꯣꯉꯥꯟ ꯇꯣꯉꯥꯟꯕ ꯐꯔꯇꯤꯂꯥꯏꯖꯔꯁꯤꯡ ꯇꯣꯉꯥꯟ ꯇꯣꯉꯥꯟꯕ ꯀꯦꯃꯤꯀꯦꯜꯁꯤꯡꯁꯤ ꯁꯤꯖꯤꯟꯅꯕꯤꯗꯕ ꯃꯁꯤ ꯁꯤꯖꯤꯟꯅꯕꯒꯤ ꯃꯍꯨꯠꯇ ꯌꯥꯔꯤꯕ ꯃꯈꯩ ꯑꯩꯈꯣꯏꯅ ꯃꯔꯝ ꯆꯥꯕ ꯏꯁꯤꯡ ꯃꯔꯝ ꯆꯥꯕ ꯐꯔꯇꯤꯂꯥꯏꯖꯔꯁ ꯑꯣꯏꯅ ꯃꯦꯅꯨꯔꯦꯜ ꯑꯣꯏꯅ ꯃꯅꯤꯌꯣꯔ ꯑꯣꯏꯅ ꯍꯥꯞꯄꯤꯕ ꯑꯗꯨ ꯑꯣꯏꯕ ꯇꯥꯔꯒꯗꯤ ꯃꯁꯤꯅ ꯇꯨꯡꯒꯤ ꯂꯝꯕꯤꯁꯤꯡꯗ ꯈ꯭ꯋꯥꯏꯗꯒꯤ ꯈꯨꯗꯣꯡꯆꯥꯕ ꯍꯥꯏꯕꯗꯨ ꯑꯣꯏꯒꯅꯤ ꯑꯗꯨꯒ ꯂꯩꯍꯥꯎꯗꯣ ꯃꯗꯨꯁꯨ ꯐꯔꯛꯑꯔꯣꯏ ꯃꯔꯝꯗꯤ ꯍꯟꯖꯤꯟ ꯍꯟꯖꯤꯟ ꯀꯦꯃꯤꯀꯦꯜꯒꯤ ꯑꯣꯏꯕ ꯄꯣꯠꯁꯤꯡꯗꯣ ꯍꯥꯞꯆꯤꯜꯂꯕꯅꯤꯅ ꯂꯩꯕꯥꯛ ꯂꯩꯍꯥꯎꯁꯦ ꯆꯨꯞꯊꯈ꯭ꯔꯅꯤ ꯂꯩꯕꯥꯛ ꯂꯩꯍꯥꯎꯗꯨꯗ ꯄꯣꯠꯇꯣ ꯌꯥꯎꯔꯒ ꯂꯩꯔꯕꯅꯤꯅ ꯃꯊꯪ ꯊꯥꯕ ꯇꯥꯕ ꯄꯣꯠ ꯊꯥꯕ ꯃꯇꯝꯗꯁꯨ ꯌꯥꯝꯅ ꯐꯠꯇꯕ ꯀꯦꯃꯤꯀꯦꯜꯒꯤ ꯑꯣꯏꯕ ꯄꯣꯠ ꯉꯥꯛꯇ ꯍꯧꯍꯜꯂꯛꯑꯦ ꯃꯁꯤꯅ ꯑꯩꯈꯣꯏꯅ ꯆꯔꯤꯕ ꯁꯤꯖꯤꯟꯅꯔꯤꯕ ꯈꯨꯗꯤꯡꯃꯛꯁꯦ ꯑꯌꯥꯝꯕꯅ ꯀꯦꯃꯤꯀꯦꯜꯒꯤ ꯑꯣꯏꯅ ꯆꯥꯔꯦ ꯑꯗꯨꯅ ꯑꯩꯈꯣꯏꯒꯤ ꯍꯛꯆꯥꯡꯗ ꯍꯧꯖꯤꯛ ꯍꯧꯖꯤꯛ ꯑꯩꯈꯣꯏꯅ ꯊꯦꯡꯅꯔꯤꯕ ꯃꯤꯁꯤꯡꯁꯤꯒꯤ ꯖꯦꯅꯦꯔꯦꯁꯟꯗ ꯌꯦꯡꯉꯨꯕ ꯇꯔꯒꯗꯤ ꯃꯈꯣꯏꯒꯤ ꯑꯦꯖꯇ ꯌꯥꯝ ꯀꯨꯏꯅ ꯄꯨꯟꯁꯤꯗꯕ ꯃꯈꯣꯏꯒꯤ ꯁ꯭ꯄꯦꯟ ꯂꯥꯏꯐꯁꯤ ꯌꯥꯝꯅ ꯇꯦꯜꯂꯛꯄ ꯑꯗꯨꯒ ꯃꯤꯁꯤꯡꯁꯤꯗ ꯑꯅꯥ ꯂꯥꯏꯌꯣꯡ ꯈꯪꯗꯕ ꯂꯩꯅꯥ ꯃꯌꯥꯝ ꯑꯃ ꯃꯁꯛ ꯈꯪꯗꯕ ꯂꯩꯅꯥ ꯃꯌꯥꯝ ꯑꯃ ꯁꯟꯗꯣꯔꯛꯄ ꯃꯁꯤꯒꯨꯝꯕꯁꯤꯡ ꯑꯁꯤꯁꯨ ꯑꯩꯈꯣꯏꯅ ꯄꯟꯕ ꯌꯥꯏ ꯑꯗꯨꯅ ꯃꯁꯤꯒꯨꯝꯕ ꯃꯌꯥꯝꯁꯦ ꯃꯁꯤꯗꯒꯤ ꯃꯥꯡꯍꯟꯒꯦ ꯍꯥꯏꯔꯒꯗꯤ ꯆꯞ ꯆꯥꯅ ꯑꯩꯈꯣꯏꯅ ꯅꯦꯆꯔꯦꯜꯒꯤ ꯑꯣꯏꯕ ꯄꯣꯠꯁꯦ ꯏꯊꯩ ꯂꯧꯈꯣꯡ ꯐꯖꯅ ꯁꯤꯖꯤꯟꯅꯕ ꯏꯌꯔꯁꯦ ꯐꯖꯅ ꯁꯦꯡꯍꯟꯕ ꯑꯁꯤꯒꯨꯝꯕ ꯑꯃ ꯆꯪꯉꯦ ꯑꯗꯨꯒ ꯂꯧꯎ ꯁꯤꯡꯎ ꯇꯧꯔꯤꯕ ꯃꯐꯝꯗꯣ ꯃꯗꯨꯒꯤ ꯑꯀꯣꯏꯕꯗ ꯌꯥꯔꯤꯕ ꯃꯈꯩ ꯑꯩꯈꯣꯏꯅ ꯏꯟꯗꯁꯇ꯭ꯔꯤꯒꯤ ꯄꯣꯠ ꯏꯟꯗꯁꯇ꯭ꯔꯤꯌꯦꯜꯒꯤ ꯑꯣꯏꯕ ꯊꯕꯛ ꯊꯧꯔꯝꯁꯤꯡ ꯈꯨꯗꯝ ꯑꯣꯏꯅ ꯃꯤꯜꯒꯨꯝꯕ ꯑꯣꯏꯜꯒꯨꯝꯕꯒꯤ ꯊꯕꯛ ꯀꯨꯝꯕ ꯀꯝꯄꯦꯅꯤꯒꯨꯝꯕ ꯇꯧꯕꯤꯔꯣꯏꯗꯕꯅꯤ ꯑꯔꯥꯞꯄ ꯃꯐꯝꯗ ꯇꯧꯕꯤꯒꯗꯕꯅꯤ ꯑꯈꯣꯏꯕꯗꯨꯗ ꯌꯥꯔꯤꯕ ꯃꯈꯩ ꯑꯩꯈꯣꯏꯅ ꯀꯦꯃꯤꯀꯦꯜꯒꯤ ꯑꯣꯏꯕ ꯄꯣꯠꯁꯤꯡꯁꯦ ꯁꯤꯖꯤꯟꯅꯔꯣꯏꯗꯕꯅꯤ ꯃꯐꯝꯗꯨꯗ ꯇꯥꯍꯟꯂꯣꯏꯗꯕꯅꯤ ꯃꯗꯨꯗ ꯇꯥꯔꯤꯕ ꯏꯁꯤꯡꯗꯨꯗꯁꯨ ꯑꯩꯈꯣꯏꯅ ꯐꯠꯇꯕ ꯄꯣꯠꯌꯥꯟꯒꯨꯝꯕꯁꯦ ꯌꯥꯔꯤꯕ ꯃꯈꯩ ꯍꯥꯞꯆꯤꯟꯗꯅꯕ ꯑꯩꯈꯣꯏ ꯍꯣꯠꯅꯒꯗꯕꯅꯤ ꯑꯁꯨꯝꯃꯥꯏꯅ ꯇꯧꯕ ꯇꯔꯕꯗꯤ ꯇꯨꯡꯒꯤ ꯂꯧꯎ ꯂꯧꯎ ꯁꯤꯡꯎꯕꯗ ꯑꯁꯨꯛꯀꯤ ꯃꯇꯤꯛ ꯐꯕ ꯍꯥꯏꯕꯗꯨ ꯑꯣꯏꯒꯅꯤ